ꯍꯜꯂꯣ ꯎꯝ ꯑꯥ ꯀꯩꯅꯣꯃ ꯍꯪꯒꯦ ꯎꯝ ꯅꯪꯁꯦ ꯍꯌꯦꯡ ꯍꯪꯆꯤꯠ ꯀꯨꯝꯕꯁꯦ ꯑꯩꯈꯣꯏ ꯁꯦꯟꯗ꯭ꯔꯥ ꯑꯥ ꯀꯔꯤꯔꯥ ꯇꯨꯔꯤꯁ ꯆꯠꯁꯦ ꯔꯤꯁꯣꯁꯇ ꯁꯦꯟꯗ꯭ꯔꯥ ꯔꯤꯁꯣꯁꯇ ꯅꯪ ꯌꯥꯔꯒꯗꯤ ꯊꯕꯛ ꯆꯤꯟꯗ꯭ꯔꯗꯤ ꯑꯝꯇ ꯅꯪꯅ ꯒꯥꯏꯗ ꯇꯧꯕꯤꯕ ꯌꯥꯒꯗ꯭ꯔꯥ ꯑꯥ ꯄꯨꯡꯗꯤ ꯍꯌꯦꯡ ꯍꯪꯆꯤꯠꯀꯤ ꯄꯨꯡ ꯑꯃꯒꯨꯝꯕ ꯑꯅꯤꯒꯨꯝꯕ ꯑꯗꯨꯋꯥꯏꯗ ꯅꯠꯇꯦ ꯅꯠꯇꯦ ꯑꯩꯈꯣꯏꯗꯤ ꯅꯠꯇꯦ ꯑꯗꯨ ꯅꯠꯇꯦ ꯑꯩꯈꯣꯏꯗꯤ ꯐ꯭ꯂꯥꯏꯠꯇ ꯆꯠꯀꯅꯤ ꯍꯥꯏꯕ ꯐ꯭ꯂꯥꯏꯠꯇ ꯆꯠꯂꯒ ꯑꯗꯨ ꯁꯦꯟꯗ꯭ꯔꯥ ꯇꯨꯔꯤꯁ ꯆꯠꯅꯤꯡꯉꯥꯏꯅꯤ ꯍꯥꯏꯕꯀꯣ ꯑꯗꯨ ꯑꯩꯈꯣꯏꯗꯤ ꯂꯝꯕꯤꯁꯨ ꯈꯪꯗꯕꯅꯤꯅ ꯅꯪꯗꯤ ꯈꯪꯕꯅꯤꯅ ꯑꯗꯨꯒꯤ ꯅꯉꯣꯟꯗ ꯀꯟꯇꯦꯛ ꯇꯧꯕꯅꯤ ꯍꯥꯏꯕ

ꯍꯣꯏ ꯍꯣꯏ ꯅꯪꯅ ꯑꯗꯨꯒꯤꯗꯃꯛꯇ ꯂꯣꯏꯅꯃꯛ ꯁꯤꯖꯤꯟꯅꯕꯤꯎ ꯍꯥꯏꯕ ꯁꯤꯖꯤꯟꯅꯕꯤꯎ ꯍꯥꯏꯕ ꯑꯩꯈꯣꯏꯗꯤ ꯈꯪꯅ ꯆꯥꯟꯅꯕ ꯂꯩꯇꯕꯅꯤꯅ ꯍꯥꯏꯕꯒꯤꯅꯤꯗ ꯎꯝ ꯎꯝ ꯎꯝ ꯄꯨꯡꯁꯦ

ꯑꯗꯨꯝ ꯎꯝ ꯅꯪꯁꯦ ꯃꯤ ꯌꯥꯝ ꯂꯥꯡꯕ ꯃꯥꯜꯂꯤꯗ ꯎꯝꯍꯨꯝ ꯑꯣꯏꯖꯥꯠꯂꯣ ꯃꯥꯟꯅꯗꯕ꯭ꯔꯣ ꯎꯝ ꯎꯝ ꯎꯝ ꯎꯝ ꯍꯣꯏ ꯍꯣꯏ ꯀꯣ ꯑꯗꯨꯗꯤ ꯊꯝꯃꯦ ꯊꯝꯃꯦ